ꯑꯥ ꯍꯜꯂꯣ ꯑꯣꯀꯦ ꯑ ꯁꯤꯁꯦ ꯑꯩ ꯗꯦꯠ ꯇ꯭ꯋꯦꯟꯇꯤ ꯑꯩꯠꯇ ꯗꯦꯠ ꯇ꯭ꯋꯦꯟꯇꯤ ꯑꯩꯠꯀꯤ ꯐ꯭ꯂꯥꯏꯠ ꯕꯨꯛ ꯇꯧ ꯌꯥꯒꯗ꯭ꯔꯥ ꯑꯥ ꯁꯦꯗꯨꯜꯁꯦ ꯑꯩꯁꯤ ꯏꯚꯤꯅꯤꯡ ꯁꯦꯁꯟꯒꯨꯝꯕ ꯄꯥꯝꯕ ꯑꯗꯨꯗꯣ ꯀꯔꯝ ꯀꯔꯝꯕ ꯐ꯭ꯂꯥꯏꯠꯇꯨ ꯍꯧꯖꯤꯛ ꯑꯦꯕꯥꯏꯂꯦꯕꯜ ꯑꯣꯏꯒꯦ ꯈꯣꯠꯀꯦ ꯍꯥꯏꯕꯗꯨꯝꯇꯪ ꯗꯤꯇꯦꯜꯁ ꯑꯝꯇꯪ ꯍꯥꯏꯕꯤꯔꯛꯎꯕ ꯑꯥ ꯑꯥ ꯑꯥ ꯌꯥꯏ ꯇꯨ ꯊꯥꯔꯇꯤꯒꯤꯗꯣ ꯑꯗꯨꯗꯣ ꯐꯤꯛꯁ ꯇꯧꯕꯤꯔꯣꯅꯦ ꯑꯥ ꯑꯥ ꯑꯥ ꯑꯩ ꯃꯨꯝꯕꯥꯏꯗꯒꯤꯅꯦ ꯑꯥ ꯃꯥꯅꯦ ꯃꯥꯅꯦ ꯑꯥ ꯑꯥ ꯑꯥ ꯑꯥ ꯑꯥ ꯑꯣꯀꯦ ꯑꯗꯨ ꯑꯥꯏ ꯑꯦꯜ ꯄꯤꯒꯤꯁꯤ ꯗꯣꯀꯨꯃꯦꯟꯁꯤꯡꯁꯤ ꯀꯩꯀꯩ ꯆꯪꯒꯗꯒꯦꯗꯨꯗꯪꯒ ꯍꯥꯏꯕꯤꯕ ꯌꯥꯒꯗ꯭ꯔꯥ ꯑꯣ ꯑꯣ ꯍꯥꯏꯗꯤ ꯑꯥꯏ ꯗꯤ ꯀꯥꯔꯠ ꯍꯥꯏꯗꯤ ꯚꯣꯇꯔ ꯀꯥꯔꯠꯒꯨꯝꯕ ꯄꯥꯏꯔꯒꯗꯤ ꯑꯗꯨ ꯁꯐꯤꯁꯦꯟ ꯑꯗꯨꯝ ꯑꯣꯏꯔꯗ꯭ꯔꯥ ꯑꯣ ꯑꯣ ꯑꯣꯀꯦ ꯑꯣꯀꯦ ꯑꯗꯨꯗꯤ ꯐ꯭ꯂꯥꯏꯠꯇꯨ ꯕꯨꯛꯇꯣ ꯑꯗꯨꯝ ꯑꯥ ꯑꯥ ꯑꯥ ꯀꯟꯐꯥꯝ ꯇꯥꯕꯤꯔꯣ ꯍꯥꯏꯐꯦꯠꯇ ꯊꯦꯡꯛ ꯌꯨ ꯊꯦꯡꯛ ꯌꯨ ꯑꯥ ꯑꯣꯀꯦ ꯑꯣꯀꯦ ꯑꯗꯨꯗꯣ ꯖꯤꯄꯦꯗ ꯑꯗꯨꯝ ꯀꯥꯞꯄꯛꯄ ꯑꯗꯨꯝ ꯌꯥꯒꯅꯤꯀꯣ ꯑꯣꯀꯦ ꯑꯣꯀꯦ ꯑꯣꯀꯦ ꯑꯥ ꯐꯔꯦ ꯊꯝꯖꯔꯒꯦ ꯑꯗꯨꯗꯤ